ꯑꯩꯒꯤ ꯃꯣꯠꯇꯗꯤ ꯇꯥꯕꯤꯗꯦ ꯍꯥꯏꯅ ꯈꯜꯂꯤ ꯋꯥꯀꯠꯂꯨꯔꯒꯁꯨ ꯋꯥꯀꯠꯂꯨꯔꯒꯁꯨ ꯇꯥꯕꯤꯗꯕꯒꯨꯝ ꯇꯧꯕꯤꯗꯕꯒꯨꯝ ꯇꯧꯕ ꯍꯥꯏꯕꯗꯤ ꯋꯥꯀꯠꯂꯨꯔꯒ ꯑꯗꯨꯅ ꯁꯦꯝꯕꯤꯕ ꯑꯣꯏꯕ ꯇꯥꯔꯒꯗꯤ ꯑꯩꯈꯣꯏꯅ ꯇꯧꯔꯤꯕ ꯈꯣꯜꯂꯥꯎꯗꯣ ꯇꯥꯕꯤ ꯍꯥꯏꯒꯗꯕ ꯁꯦꯝꯕꯤꯗ꯭ꯔꯃꯤꯅ ꯑꯩꯒꯤ ꯃꯣꯠꯇꯗꯤ ꯈꯣꯜꯂꯥꯎꯗꯨ ꯇꯥꯕꯤꯗꯦ ꯍꯥꯏꯅ ꯂꯧꯏ ꯑꯗꯨꯒ ꯃꯣꯏꯗ ꯂꯩꯔꯤꯕ ꯈꯦꯅꯕꯁꯤꯡ ꯁ꯭ꯀꯨꯜꯁꯤꯡ ꯑꯁꯤꯗ ꯂꯩꯔꯤꯕ ꯈꯦꯅꯕꯁꯤꯡ ꯀꯔꯤ ꯀꯔꯤꯅꯣ ꯍꯥꯏꯕ ꯃꯇꯝꯗ ꯏꯁꯀꯨꯜ ꯑꯃꯗ ꯂꯩꯐꯝ ꯊꯣꯛꯄ ꯃꯍꯩꯁꯪꯗ ꯂꯩꯐꯝ ꯊꯣꯛꯄ ꯃꯥꯒꯤ ꯃꯦꯇꯔꯤꯌꯦꯜꯁꯁꯤꯡ ꯋꯥꯠꯅ ꯂꯩꯕ ꯏꯁꯀꯨꯜ ꯑꯃꯒꯤ ꯏꯟꯐ꯭ꯔꯥꯏꯁꯇ꯭ꯔꯛꯆꯔ ꯐꯖꯅ ꯋꯥꯠꯄ ꯇꯣꯏꯂꯦꯠꯅꯆꯤꯡꯕ ꯃꯌꯥꯝ ꯑꯃ ꯈꯦꯅꯕ ꯑꯁꯨꯛꯀꯤ ꯃꯇꯤꯛ ꯃꯌꯥꯝ ꯑꯃ ꯂꯩꯈꯔꯦ